ꯍꯜꯂꯣ

ꯍꯜꯂꯣ ꯑꯧ ꯃꯥꯟꯅꯦ ꯑꯥ ꯀꯔꯝꯕ ꯍꯋꯥꯏꯅꯣ ꯍꯋꯥꯏꯗꯨ ꯑꯩꯈꯣꯏꯒꯤ ꯀꯌꯥꯝ ꯂꯧꯒꯦ ꯍꯥꯏꯕꯅꯣ ꯑꯗꯣ ꯃꯃꯟꯗꯤ ꯍꯧꯖꯤꯛ ꯍꯧꯖꯤꯛ ꯃꯨꯛꯁꯣꯔꯤꯅ ꯆꯥꯝꯃ ꯄꯤꯌꯦ ꯑꯗꯨꯒ ꯃꯪꯒꯟꯅ ꯃꯔꯤꯐꯨ ꯄꯤꯌꯦ ꯑꯗꯨ ꯄꯣꯠ ꯆꯩꯗꯨ ꯑꯥ ꯂꯣꯏꯅ ꯂꯧꯔꯣꯅꯦ ꯑꯩꯒꯤꯗ ꯂꯣꯏꯅ ꯑꯩꯒꯤ ꯒ꯭ꯔꯣꯁꯔꯤꯗ ꯂꯣꯏꯅ ꯐꯪꯉꯦꯅꯦ ꯏꯁꯤꯡ ꯐꯪꯉꯦ ꯇꯤꯜꯍꯧ ꯆꯅꯝ ꯀꯔꯤ ꯀꯔꯥꯁꯨ ꯂꯣꯏꯅ ꯐꯪꯉꯦ ꯑꯗꯨ ꯅꯣꯏ ꯑꯄꯥꯝꯕꯁꯤꯡꯗꯣ ꯑꯗꯨꯝ ꯑꯣꯗꯔ ꯇꯧꯔꯛꯑꯣ ꯑꯗꯨꯒ ꯑꯗꯨꯝ ꯌꯥꯒꯅꯤ ꯐꯪꯉꯦ ꯐꯪꯉꯦ ꯂꯩꯌꯦ ꯂꯣꯏꯅ ꯑꯥ ꯂꯩꯒꯅꯤ ꯑꯗꯨꯝꯕꯁꯨ ꯂꯩꯒꯅꯤ ꯑꯗꯨꯒ ꯅꯣꯏꯅ ꯄꯥꯝꯕ ꯑꯥꯏꯇꯦꯝ ꯑꯗꯨꯝ ꯐꯪꯒꯅꯤ ꯑꯆꯥ ꯊꯥꯎ ꯑꯣꯏꯔꯣ ꯑꯗꯒꯤ ꯀꯔꯤ ꯀꯔꯤ ꯑꯣꯏꯔꯣ ꯂꯣꯏꯅ ꯐꯪꯒꯅꯤ ꯇꯤꯟꯒꯤꯁꯨ ꯂꯩ ꯑꯗꯨꯒ ꯑꯩꯈꯣꯏꯒꯤ ꯂꯤꯇꯔ ꯋꯥꯟ ꯂꯤꯇꯔꯒꯤꯁꯨ ꯑꯗꯨꯝ ꯑꯗꯨꯁꯨ ꯂꯩꯒꯅꯤ ꯑꯗꯨ ꯍꯥꯐ ꯂꯤꯇꯔꯒꯤꯁꯨ ꯑꯗꯨꯝ ꯂꯩꯌꯦ ꯃꯃꯟꯁꯦ ꯇꯤꯟꯒꯤꯗꯤ ꯂꯤꯁꯤꯡ ꯑꯅꯤꯒ ꯈꯔ ꯑꯗꯨꯝ ꯂꯩ ꯂꯤꯁꯤꯡ ꯑꯅꯤꯒ ꯆꯥꯝꯃ ꯆꯅꯤꯃꯨꯛ ꯂꯩ ꯑꯗꯨꯒ ꯂꯤꯇꯔꯒꯤꯗꯨꯗꯤ ꯆꯥꯝꯃꯒ ꯌꯥꯡꯈꯩ ꯑꯗꯨ ꯅꯣꯏ ꯄꯨꯟꯅ ꯂꯧꯒꯗꯕ ꯑꯣꯏꯔꯗꯤ ꯑꯩ ꯈꯔ ꯌꯦꯡꯅ ꯑꯗꯨꯝ ꯁꯥꯕꯤꯒꯦ ꯑꯗꯨꯝ ꯀꯔꯤ ꯍꯥꯏꯇꯔꯦ ꯑꯩꯈꯣꯏꯒꯤ ꯂꯤꯁꯤꯡ ꯑꯃꯒ ꯅꯤꯐꯨ ꯃꯉꯥꯒꯤ ꯆꯥꯡꯗ ꯁꯥꯕꯤꯒꯦ ꯑꯆꯥ ꯊꯥꯎꯗꯨꯕꯨꯗꯤ ꯑꯗꯨꯝ ꯌꯥꯒꯅꯤꯌꯦ ꯎꯝ ꯐꯪꯉꯦ ꯐꯪꯉꯦ ꯂꯣꯏꯅ ꯂꯩ ꯃꯣꯔꯣꯛꯁꯨ ꯂꯩ ꯑꯩ ꯂꯣꯏꯅ ꯄꯣꯠ ꯁꯨꯅ ꯂꯩꯒꯅꯤ ꯅꯪꯒꯤ ꯂꯨꯍꯣꯡꯕꯗ ꯆꯪꯒꯗꯕ ꯑꯥꯏꯇꯦꯝꯁꯤꯡꯗꯨ ꯄꯨꯟꯅ ꯑꯩꯉꯣꯟꯗ ꯑꯗꯨꯝ ꯂꯣꯏ ꯂꯩꯒꯅꯤ ꯄꯨꯟꯅ ꯂꯧ ꯌꯥꯒꯅꯤ ꯐꯪꯒꯅꯤ ꯀꯩꯁꯨ ꯀꯥꯏꯗꯦ ꯑꯣꯟꯂꯥꯏꯟ ꯄꯦꯃꯦꯟ ꯇꯧꯔꯁꯨ ꯌꯥꯏ ꯖꯤ ꯄꯦ ꯒꯨꯒꯜ ꯄꯦꯗ ꯑꯗꯨꯝ ꯇꯧꯔꯁꯨ ꯌꯥꯒꯅꯤ ꯑꯗꯨ ꯅꯠꯇꯕꯤꯗ ꯅꯣꯏ ꯂꯥꯛꯑꯒ ꯅꯣꯏꯅ ꯀꯦꯁ ꯑꯣꯏꯅ ꯑꯗꯨꯝ ꯄꯤꯔꯁꯨ ꯌꯥꯏꯌꯦ ꯀꯩꯁꯨ ꯀꯥꯏꯕ ꯂꯩꯇꯤꯌꯦ

ꯑꯣ ꯌꯥꯏ ꯌꯥꯏ ꯌꯥꯏ ꯅꯣꯏ ꯑꯍꯟꯁꯤꯡꯒ ꯄꯨꯟꯅ ꯑꯩ ꯗꯨꯀꯥꯟꯗ ꯆꯠꯊꯣꯔꯛꯑꯣ ꯑꯗꯨꯒ ꯅꯣꯏ ꯄꯥꯝꯕ ꯑꯥꯏꯇꯦꯝꯁꯤꯡꯗꯣ ꯂꯣꯏꯅ ꯑꯩꯉꯣꯟꯗ ꯑꯗꯨꯝ ꯂꯣꯏꯅ ꯂꯩꯔꯕꯅꯤꯅ ꯂꯧꯕ ꯌꯥꯒꯅꯤ ꯑꯗꯣ ꯑꯗꯨꯝ ꯄꯣꯠꯇꯨ ꯌꯥꯝꯃꯗꯤ ꯑꯩ ꯗꯤꯁꯀꯥꯎꯟ ꯑꯗꯨꯝ ꯈꯔ ꯄꯤꯒꯦ ꯅꯣꯏꯒꯤ ꯂꯨꯍꯣꯡꯕꯒꯤꯅꯤ ꯍꯥꯏꯕꯅꯤꯅ ꯑꯗꯨ ꯄꯨꯈꯝ ꯂꯩ ꯑꯩꯈꯣꯏꯒꯤ ꯀꯟꯇꯦꯅꯔ ꯂꯩ ꯂꯣꯏꯅ ꯂꯩ ꯏꯁꯤꯡꯁꯨ ꯂꯩ ꯏꯁꯤꯡꯁꯨ ꯑꯗꯨꯝ ꯌꯦꯡꯅ ꯑꯥ ꯑꯗꯨꯝ ꯃꯃꯟꯗꯨ ꯌꯦꯡꯅ ꯄꯤꯕꯤꯒꯦ ꯑꯗꯨ ꯇꯤꯜꯍꯧꯁꯨ ꯇꯤꯜꯍꯧꯁꯨ ꯑꯗꯨꯝ ꯀꯤꯂꯣꯗ ꯃꯔꯐꯨ ꯄꯤ ꯑꯗꯨ ꯈꯔ ꯑꯗꯨꯝ ꯌꯦꯡꯉꯒ ꯑꯗꯨꯝ ꯄꯤꯕꯤꯒꯦ ꯑꯗꯨ ꯂꯣꯏꯅ ꯑꯗꯨꯝ ꯅꯣꯏꯒꯤ ꯄꯥꯝꯕꯁꯤꯡꯗꯣ ꯅꯣꯏ ꯑꯍꯟꯁꯤꯡꯒ ꯄꯨꯟꯅ ꯆꯠꯊꯣꯛꯅꯔꯛꯑꯣ ꯑꯗꯨꯒ ꯑꯗꯨꯝ ꯌꯥꯅꯤ ꯄꯤꯒꯦ ꯌꯥꯒꯅꯤ ꯍꯣꯡꯅ ꯑꯗꯨꯝ ꯑꯩ ꯍꯣꯜꯁꯦꯜꯗ ꯄꯤꯒꯦ ꯎꯝ ꯍꯣꯏ ꯑꯩꯈꯣꯏꯒꯤ ꯂꯣꯀꯦꯜꯒꯤꯅꯤ ꯑꯩꯈꯣꯏ ꯂꯣꯀꯦꯟ ꯃꯅꯤꯄꯨꯔꯒꯤꯅꯤ ꯂꯣꯀꯦꯟꯒꯤꯅꯦ ꯑꯗꯣ ꯑꯦ ꯑꯩꯈꯣꯏ ꯅꯣꯏ ꯀꯦꯁꯇ ꯅꯥꯏꯟꯇꯤ ꯐꯥꯏꯚ ꯐꯥꯎ ꯄꯤꯕ ꯌꯥꯏ ꯑꯗꯨꯃꯥꯏꯅ ꯑꯗꯨꯝ ꯄꯤꯌꯦ ꯍꯣꯏ ꯐꯔꯦ ꯐꯔꯦ ꯑꯗꯨ ꯑꯗꯨꯝ ꯆꯠꯊꯣꯔꯛꯑꯣ ꯑꯗꯨꯒ ꯃꯈꯥ ꯇꯥꯅ ꯀꯨꯞꯅ ꯋꯥꯔꯤꯗꯣ ꯁꯥꯔꯁꯦ ꯑꯗꯨꯗꯤꯀꯣ ꯑꯥ ꯊꯝꯃꯒꯦ ꯑꯗꯨꯗꯤꯀꯣ